ꯑꯩꯅ ꯍꯟꯗꯛ ꯑꯃꯥꯖꯣꯟꯗꯒꯤ ꯗꯁꯕꯤꯟ ꯁꯦꯠ ꯑꯃꯈꯛ ꯆꯦꯟꯖꯕꯅꯦ ꯑꯗꯨ ꯗꯁꯕꯤꯟꯗꯨ ꯁꯥꯏꯁꯇꯣ ꯃꯈꯜ ꯃꯈꯟ ꯑꯗꯨꯝ ꯍꯥꯞꯄꯤꯔꯛꯑꯦ ꯑꯗꯨ ꯄꯣꯠꯁꯨ ꯁꯥꯊꯤꯅ ꯀ꯭ꯋꯥꯂꯤꯇꯤ ꯐꯕ ꯍꯥꯏꯕꯗꯤ ꯃꯒꯨꯟ ꯌꯥꯝꯅ ꯂꯩꯕ ꯄꯣꯠꯇꯣ ꯑꯩꯅ ꯍꯦꯛ ꯄꯥꯝꯖꯕꯗꯨꯁꯨ ꯑꯣꯏꯔꯦ ꯌꯥꯝꯅ ꯆꯥꯎꯕ ꯃꯔꯛ ꯈꯔ ꯄꯤꯛꯄ ꯄꯣꯠ ꯑꯍꯨꯝ ꯑꯗꯨꯝ ꯑꯣꯏꯔꯛꯑꯦ ꯃꯃꯟꯁꯨ ꯌꯥꯝ ꯍꯣꯡꯉꯦ ꯍꯟꯗꯛ ꯀꯩꯅꯣꯒꯤ ꯗꯤꯋꯥꯂꯤꯒꯤ ꯑꯣꯐꯔ ꯃꯌꯥꯝ ꯂꯩꯕꯗꯨꯗ ꯑꯩꯁꯦ ꯆꯦꯟꯖꯍꯧꯕꯅꯦ ꯄꯣꯠꯇꯨꯁꯨ ꯌꯥꯝ ꯊꯨꯅ ꯂꯥꯛꯑꯦ ꯑꯗꯨ ꯈꯔ ꯄꯤꯛꯄꯗꯨꯃꯗꯤ ꯆꯥꯛꯈꯨꯝꯗ ꯊꯝꯃꯒꯦ ꯑꯗꯨꯒ ꯈꯔ ꯆꯥꯎꯕꯗꯨꯃꯅ ꯃꯌꯥꯝ ꯐꯝꯐꯝ ꯀꯥꯗ ꯊꯝꯃꯒꯦ ꯈꯔ ꯃꯌꯥꯏ ꯑꯣꯏꯕꯗꯨꯅ ꯕꯦꯠꯔꯨꯝꯒꯤ ꯃꯇꯥꯏꯗ ꯊꯝꯃꯒꯦ ꯇꯨꯝꯐꯝ ꯀꯥꯒꯤ ꯃꯇꯥꯏꯗ ꯊꯝꯃꯒꯦꯅ ꯈꯜꯂꯦ ꯑꯗꯨ ꯃꯆꯨꯁꯨ ꯐꯖꯩ ꯃꯈꯨꯝꯁꯨ ꯄꯥꯜꯂꯦ ꯌꯥꯝ ꯁꯥꯊꯤꯅ ꯐꯖꯔꯦ ꯑꯗꯨꯗꯨꯅ ꯃꯇꯨꯡꯗꯁꯨ ꯑꯃꯥꯖꯣꯟꯗꯒꯤ ꯉꯥꯛꯇ ꯆꯦꯟꯕꯤꯌꯨ ꯃꯌꯥꯝꯅ ꯆꯦꯟ ꯇꯥꯔꯒꯁꯨ ꯁꯨꯡꯁꯣꯏ ꯁꯣꯏꯗꯕꯅꯦ ꯄꯣꯠꯁꯨ ꯊꯨꯅꯁꯨ ꯑꯗꯨꯝ ꯂꯥꯛꯄꯅꯦ ꯑꯗꯨ ꯁꯤꯒꯤꯁꯦ ꯑꯩ ꯏꯆꯤꯟ ꯏꯅꯥꯎꯁꯤꯡ ꯀꯔꯤꯒꯤ ꯃꯌꯥꯝꯗ ꯑꯩ ꯃꯊꯪ ꯃꯊꯪ ꯂꯣꯏꯅ ꯍꯥꯏꯕ ꯍꯧꯔꯗꯕꯅꯦ ꯑꯗꯨꯅ ꯌꯥꯝꯅ ꯐꯩꯌꯦ ꯄꯣꯠꯁꯦ ꯊꯦꯡꯀ꯭ꯌꯨ ꯑꯦꯃꯥꯖꯣꯟ